ꯍꯥꯟꯅ ꯕꯁ ꯇ꯭ꯔꯦꯟ ꯐ꯭ꯂꯥꯏꯠꯅꯆꯤꯡꯕ ꯂꯥꯛꯇ꯭ꯔꯤꯉꯩ ꯃꯇꯝꯗ ꯃꯤꯌꯥꯝꯅ ꯈꯣꯡꯅ ꯑꯃꯗꯤ ꯈꯣꯡ ꯒꯥꯔꯤꯅ ꯆꯤꯡꯕ ꯏꯟꯖꯤꯟ ꯄꯥꯟꯗꯕ ꯒꯥꯔꯤꯁꯤꯡ ꯁꯤꯖꯤꯟꯅꯗꯨꯅ ꯆꯠꯂꯝꯕ ꯑꯃꯗꯤ ꯄꯣꯠꯁꯤꯡ ꯇ꯭ꯔꯥꯟꯁꯄꯣꯠ ꯇꯧꯔꯝꯕꯁꯤꯡ ꯑꯗꯣ ꯕꯁ ꯂꯥꯛꯄꯗꯒꯤ ꯕꯁꯇ ꯑꯃꯨꯛ ꯕꯁꯇꯒꯤ ꯇ꯭ꯔꯦꯟꯗ ꯑꯃꯨꯛ ꯇ꯭ꯔꯦꯟꯗꯒꯤ ꯐ꯭ꯂꯥꯏꯠꯇ ꯑꯃꯨꯛ ꯑꯁꯤꯒꯨꯝꯕ ꯀꯌꯥ ꯈꯨꯗꯣꯡ ꯆꯥꯗꯕ ꯀꯌꯥꯗꯒꯤ ꯇꯦꯛꯅꯣꯂꯣꯖꯤ ꯆꯥꯎꯈꯠꯂꯛꯄꯅ ꯍꯦꯟꯅ ꯍꯦꯟꯅ ꯈꯨꯗꯣꯡ ꯆꯥꯍꯜꯂꯦ ꯑꯃꯗꯤ ꯑꯁꯤꯗꯒꯤ ꯑꯁꯤꯅ ꯃꯔꯝ ꯑꯣꯏꯔꯒ ꯇꯥꯏꯝ ꯁꯦꯕ ꯑꯗꯒꯤ ꯄꯩꯁꯥꯅꯆꯤꯡꯕ ꯁꯦꯕ ꯑꯣꯏꯔꯛꯄ ꯑꯗꯣ ꯃꯐꯝ ꯈꯨꯗꯤꯡꯃꯛꯇ ꯇ꯭ꯔꯥꯟꯁꯄꯣꯠ ꯃꯐꯝ ꯈꯨꯗꯤꯡꯃꯛꯇ ꯌꯧꯕ ꯉꯝꯗꯕ ꯖꯒꯥꯗꯁꯨ ꯌꯧꯕ ꯉꯝꯍꯜꯂꯛꯄ ꯑꯗꯒꯤ ꯃꯤꯌꯣꯏꯕꯒꯤ ꯑꯋꯥꯕ ꯑꯋꯥꯕ ꯂꯩꯍꯜꯂꯛꯇꯕ ꯑꯗꯩ ꯇ꯭ꯔꯦꯟ ꯇꯤꯛꯀꯦꯠꯅ ꯆꯤꯡꯕ ꯀꯛꯄ ꯈꯣꯠꯄ ꯇ꯭ꯔꯦꯟꯒꯤ ꯐ꯭ꯂꯥꯏꯠꯀꯤ ꯕꯁꯀꯤ ꯇꯤꯀꯦꯠꯅꯆꯤꯡꯕ ꯀꯛꯄꯁꯤꯁꯨ ꯇꯦꯛꯅꯣꯂꯣꯖꯤ ꯆꯥꯎꯈꯠꯂꯛꯂꯕꯅꯤꯅ ꯏꯁꯥ ꯏꯁꯥꯒꯤ ꯃꯣꯕꯥꯏꯜꯗ ꯀꯛꯄ ꯏꯟꯗꯤꯌꯥꯗ ꯊꯣꯛꯂꯤꯕ ꯈꯨꯗꯤꯡꯃꯛꯁꯨ ꯎꯍꯟꯕ ꯎꯍꯟꯕꯤꯕ ꯑꯁꯤꯒꯨꯝꯕ ꯇꯦꯛꯅꯣꯂꯣꯖꯤ ꯆꯥꯎꯈꯠꯂꯛꯄꯅ ꯃꯔꯝ ꯑꯣꯏꯔꯒ ꯅꯣꯡꯃ ꯅꯣꯡꯃꯒꯤ ꯑꯩꯈꯣꯏ ꯏꯃꯥꯔꯖꯦꯟꯁꯤ ꯀꯦꯁꯇ ꯌꯧꯒꯦ ꯍꯥꯏꯕ ꯃꯐꯝ ꯈꯨꯗꯤꯡꯃꯛꯇ ꯌꯧꯕ ꯉꯝꯍꯜꯂꯛꯄ ꯑꯁꯤꯁꯨ ꯇꯦꯛꯅꯣꯂꯣꯖꯤ ꯆꯥꯎꯈꯠꯂꯛꯄꯅ ꯃꯇꯦꯡ ꯄꯥꯡꯉꯤ ꯃꯁꯤꯇ ꯅꯠꯇꯅ ꯑꯇꯣꯞ ꯑꯇꯣꯞꯄ ꯇ꯭ꯔꯥꯟꯁꯄꯣꯠ ꯈꯛꯇꯪ ꯅꯠꯇꯅ ꯑꯇꯣꯞ ꯑꯇꯣꯞꯄ ꯀꯌꯥ ꯑꯃꯗꯁꯨ ꯇꯦꯛꯅꯣꯂꯣꯖꯤꯅ ꯃꯇꯦꯡ ꯌꯥꯝꯅ ꯄꯥꯡꯉꯤ ꯑꯣꯟꯂꯥꯏꯟ ꯈꯨꯗꯤꯡꯃꯛ ꯑꯣꯟꯂꯥꯏꯟ ꯑꯣꯏꯕꯁꯤꯅ ꯃꯐꯝ ꯈꯨꯗꯤꯡꯃꯛꯇ ꯃꯐꯝ ꯑꯃꯗꯒꯤ ꯑꯃꯗ ꯑꯩꯈꯣꯏꯒꯤ ꯏꯁꯥ ꯆꯠꯇꯅ ꯌꯦꯡꯕ ꯌꯥꯕ ꯆꯦꯛ ꯇꯧꯕ ꯌꯥꯕ ꯆꯨꯝꯃꯤ ꯂꯥꯜꯂꯤ ꯂꯣꯏꯅ ꯈꯪꯕ ꯌꯥꯏ ꯑꯁꯤꯒꯤ ꯇꯣꯉꯥꯟ ꯇꯣꯉꯥꯟꯕ ꯁꯤ ꯍꯥꯏꯔꯤꯕꯁꯤꯡ ꯑꯁꯤꯇ ꯅꯠꯇꯅ ꯇꯣꯉꯥꯟ ꯇꯣꯉꯥꯟꯕ ꯀꯌꯥꯗꯁꯨ ꯇꯦꯛꯅꯣꯂꯣꯖꯤ ꯆꯥꯎꯈꯠꯂꯛꯄꯅ ꯃꯔꯝ ꯑꯣꯏꯔꯒ ꯈꯨꯗꯤꯡꯃꯛ ꯏꯂꯥꯏ ꯂꯥꯏꯍꯜꯂꯤ ꯑꯃꯁꯨꯡ ꯐꯍꯜꯂꯤ